ꯑꯥ ꯀꯅꯥ ꯑꯣ ꯃꯥꯅꯦ ꯀꯔꯤ ꯂꯩꯔꯦ ꯃꯩꯁꯦ ꯑꯩꯈꯣꯏꯒꯤ ꯕꯜꯕ ꯀꯩꯀꯩ ꯂꯣꯏꯅ ꯌꯥꯎꯕ ꯅꯠꯇ꯭ꯔꯣ ꯍꯥꯏꯕꯗꯤ ꯁꯤꯗ ꯔꯤꯀ꯭ꯋꯥꯏꯌꯔꯃꯦꯟ ꯈꯨꯗꯤꯡꯃꯛ ꯅꯠꯇ꯭ꯔꯒꯅ ꯑꯗꯣꯝꯗ ꯂꯩꯔꯒ ꯑꯩ ꯈꯇꯅ ꯂꯥꯛꯑꯒ ꯐꯤꯠꯇꯤꯡ ꯇꯧꯗꯣꯏꯔꯥ ꯅꯠꯇ꯭ꯔ ꯀꯃꯥꯏ ꯇꯧꯗꯣꯏꯅꯣ ꯂꯩꯌꯦ ꯂꯩꯌꯦ ꯗꯦꯂꯤꯚꯔꯤ ꯂꯣꯏꯅ ꯂꯩ ꯑꯣ ꯑꯗꯨ ꯄꯣꯠꯁꯦ ꯗꯦꯂꯤꯚꯔꯤ ꯑꯩꯈꯣꯏ ꯗꯤꯁꯀꯥꯎꯟ ꯈꯔ ꯇꯧꯒꯅꯤ ꯇꯦꯟ ꯄꯥꯔꯁꯦꯟꯒꯤ ꯆꯥꯡ ꯑꯗꯨꯗꯤ ꯑꯩꯈꯣꯏ ꯑꯔꯥꯞꯄꯗꯨꯒꯤ ꯃꯇꯨꯡꯏꯟꯅ ꯍꯥꯏꯕꯇꯥꯔꯦꯗꯅ ꯑꯗꯨ ꯄꯣꯠꯆꯩ ꯋꯌꯥꯔ ꯑꯗꯨꯅꯆꯤꯡꯕ ꯈꯣꯠꯄ ꯂꯣꯏ ꯂꯩꯔꯕꯣ ꯑꯣ ꯐ꯭ꯂꯣꯔ ꯑꯅꯤꯒꯤꯁꯦ ꯀꯥ ꯃꯥꯄꯟꯅꯦꯕ ꯀꯥ ꯃꯥꯄꯟꯒꯤ ꯐꯦꯟ ꯑꯃꯃꯝ ꯑꯗꯣ ꯕꯜꯕꯇꯤ ꯅꯈꯣꯏꯅ ꯑꯅꯤ ꯑꯅꯤ ꯑꯍꯨꯝ ꯑꯍꯨꯝ ꯍꯥꯞꯁꯦ ꯍꯥꯏꯔꯛꯀꯅꯤ ꯑꯗꯨꯒꯤ ꯔꯤꯀ꯭ꯋꯥꯏꯌꯔꯃꯦꯟꯗꯨ ꯀꯣꯟꯅ ꯍꯣꯠꯂꯒ ꯑꯗꯒꯤ ꯋꯥꯏꯌꯥꯔ ꯆꯪꯉꯛꯀꯅꯤ ꯑꯗꯒꯤ ꯑꯩꯈꯣꯏꯒꯤ ꯇꯦꯞ ꯆꯪꯂꯛꯀꯅꯤ ꯀꯠꯇꯔ ꯁ꯭ꯋꯤꯁꯕꯣꯛꯁ ꯁ꯭ꯋꯤꯁꯕꯣꯛꯁꯁꯦ ꯀ꯭ꯋꯥꯂꯤꯇꯤ ꯃꯈꯜ ꯂꯩꯌꯦꯕ ꯈꯔ ꯐꯕꯁꯤꯅ ꯕꯣꯛꯁ ꯑꯩꯈꯣꯏꯒꯤ ꯇꯨꯄꯤꯟꯒꯤꯗꯣ ꯑꯗꯨꯒꯤꯗꯨꯅ ꯆꯥꯝꯔꯤꯌꯥꯡꯈꯩ ꯆꯥꯝꯉꯥ ꯑꯗꯨꯃꯥꯏꯅ ꯑꯗꯒꯤꯅ ꯍꯦꯟꯅ ꯐꯒꯠꯂꯒꯅ ꯂꯨꯄꯥ ꯂꯤꯁꯤꯡꯒꯤ ꯃꯊꯛꯇ ꯂꯩꯕ ꯌꯥꯎꯋꯦꯕ ꯀꯔꯝꯕ ꯄꯥꯝꯕꯒꯦ ꯑꯣ ꯁ꯭ꯋꯤꯁꯕꯣꯛꯁ ꯑꯗꯒꯤ ꯀꯩꯀꯩ ꯁ꯭ꯋꯤꯁꯕꯣꯛꯁꯁꯦ ꯌꯥꯔꯦ ꯑꯗꯒꯤ ꯕꯜꯕꯁꯤꯗꯤ ꯀꯔꯝꯕ ꯑꯣꯏꯗꯣꯏꯅꯣ ꯑꯁꯥꯡꯕ ꯑꯩꯈꯣꯏ ꯇ꯭ꯌꯨꯞ ꯑꯣꯏꯗꯣꯏꯔꯥ ꯅꯠꯇ꯭ꯔꯒꯅ ꯑꯦꯜ ꯏ ꯗꯤ ꯕꯜꯕ ꯑꯣꯏꯗꯣꯏꯔꯥ ꯑꯣ ꯑꯣ ꯋꯥꯌꯥꯔꯁꯤꯗꯤ ꯀꯃꯥꯏ ꯇꯧꯅꯤ ꯀ꯭ꯋꯥꯂꯤꯇꯤꯁꯤ ꯑꯣ ꯑꯗꯨ ꯆꯪꯒꯗꯕ ꯔꯤꯀ꯭ꯋꯥꯏꯌꯔꯃꯦꯟ ꯑꯩꯈꯣꯏꯒꯤ ꯂꯩꯔꯤꯕ ꯇꯦꯞ ꯑꯗꯒꯤ ꯀꯠꯇꯔ ꯀꯩꯀꯩꯗꯤ ꯂꯩꯇ꯭ꯔꯕ꯭ꯔꯥ ꯑꯝꯐꯥꯎꯕ ꯁꯣꯝꯗꯒꯤ ꯄꯣꯔꯛꯇꯣꯏꯔꯣ ꯂꯩꯌꯦ ꯂꯩꯌꯦ ꯑꯗꯨꯒꯤ ꯇꯦꯟ ꯄꯔꯁꯦꯟ ꯗꯤꯁꯀꯥꯎꯟ ꯄꯣꯠꯆꯩ ꯄ꯭ꯔꯗꯛꯁꯨ ꯇꯧꯒꯅꯤ ꯑꯗꯨꯒ ꯀꯔꯤꯒꯨꯝꯕ ꯑꯩꯈꯣꯏꯒꯤ ꯗꯨꯀꯥꯟꯗꯒꯤ ꯄꯨꯂꯞ ꯂꯧꯕ ꯇꯥꯔꯒꯗꯤ ꯑꯩꯈꯣꯏ ꯀꯝꯄꯅꯤꯗꯒꯤ ꯂꯧꯕ ꯇꯥꯔꯒꯗꯤꯅꯦ ꯗꯤꯂꯦꯚꯔꯤꯁꯨ ꯐ꯭ꯔꯤ ꯑꯣꯏꯒꯅꯦꯕ ꯍꯌꯦꯡ ꯑꯌꯨꯛꯇꯒꯤ ꯑꯗꯨꯝ ꯂꯥꯛꯑꯒꯦꯅꯦ ꯌꯥꯏ ꯌꯥꯏ ꯀꯔꯤꯝ ꯀꯥꯏꯗꯦ ꯑꯗꯣ ꯑꯩꯈꯣꯏꯗꯤ ꯄꯣꯠꯇꯨ ꯑꯗꯨꯝ ꯀꯁꯇꯃꯔꯗ ꯇꯧꯔꯒ ꯍꯣꯏ